ꯑꯩꯅ ꯌꯥꯝꯅ ꯄꯥꯝꯒꯅꯤ ꯈꯟꯅ ꯍꯥꯏꯅ ꯈꯜꯂꯨꯗꯕ ꯑꯗꯨꯗꯨꯒ ꯂꯣꯏꯁꯤꯜꯂꯛꯄꯗꯅ ꯌꯥꯝꯅ ꯄꯥꯝꯂꯛꯄ ꯂꯥꯏꯔꯤꯛ ꯑꯃ ꯑꯩ ꯄꯥꯗꯤ ꯄꯥꯈ꯭ꯔꯦ ꯂꯥꯏꯔꯤꯛꯁꯤ ꯀꯕꯤ ꯀꯃꯜꯅ ꯏꯕ ꯂꯥꯏꯔꯤꯛꯅꯦ ꯋꯥꯔꯤꯗꯨꯒꯤ ꯃꯃꯤꯡꯅ ꯑꯗꯨꯝ ꯏꯃꯥ ꯍꯥꯏꯅ ꯊꯣꯜꯂꯦꯕ ꯂꯥꯏꯔꯤꯛꯁꯤꯗ ꯋꯥꯔꯤꯁꯤꯒꯤ ꯃꯃꯤꯡꯁꯦ ꯑꯗꯣ ꯑꯩꯅ ꯑꯍꯥꯟꯕꯗꯗꯤ ꯑꯁ ꯃꯁꯤ ꯄꯥꯔꯒ ꯀꯩꯗꯧꯅꯗꯣꯏꯅꯣ ꯄꯪꯏ ꯏꯕ ꯑꯣꯏꯔꯝꯒꯅꯤ ꯀꯥꯏꯅ ꯈꯜꯂꯨꯕꯅꯦꯕ ꯑꯩꯁꯦ ꯑꯗꯨꯒ ꯑꯗꯨꯝ ꯃꯇꯝ ꯂꯦꯟꯕ ꯑꯣꯏꯅ ꯅꯣꯡꯃꯒꯤ ꯈꯔ ꯈꯔ ꯈꯔ ꯈꯔ ꯁꯨꯝ ꯄꯥꯔꯛꯄꯗ ꯌꯥꯝꯊꯤꯅ ꯅꯨꯡꯉꯥꯏꯔꯝꯃꯦꯕ ꯋꯥꯔꯤꯁꯦ ꯅꯨꯡꯉꯥꯏꯔꯝꯕꯗꯒꯤ ꯑꯩꯅ ꯑꯗꯨꯝ ꯃꯈꯥ ꯇꯥꯅ ꯂꯣꯏꯕ ꯐꯥꯎ ꯄꯥꯊꯣꯛꯑꯦ ꯋꯥꯔꯤꯁꯤꯒꯤ ꯂꯥꯏꯔꯤꯛꯁꯦ ꯐꯖꯅ ꯄꯥꯔꯦ ꯂꯣꯏꯕꯐꯥꯎ ꯄꯥꯕ ꯃꯇꯝꯗ ꯌꯥꯝꯅ ꯅꯨꯡꯁꯤꯕ ꯑꯩꯉꯣꯟꯗ ꯌꯥꯝꯅ ꯅꯨꯡꯉꯥꯏꯇꯕ ꯐꯤꯜ ꯇꯧꯕ ꯂꯥꯏꯔꯤꯛ ꯑꯃ ꯑꯣꯏꯔꯝꯃꯦ ꯑꯩꯅ ꯑꯁ ꯃꯁꯤ ꯂꯥꯏꯔꯤꯛꯁꯦ ꯄꯥꯔꯝꯗ꯭ꯔꯒꯗꯤ ꯑꯩꯁꯦ ꯁꯨꯃꯥꯏꯅ ꯇꯧꯔꯒ ꯑꯩꯉꯣꯟꯗ ꯐꯥꯎꯔꯛꯏꯕ ꯅꯨꯡꯉꯥꯏꯇꯕ ꯃꯌꯥꯝꯁꯦ ꯐꯥꯎꯔꯝꯗꯕꯁꯨ ꯌꯥꯏꯀꯣ ꯑꯩ ꯌꯥꯝꯅ ꯀꯥꯟꯅꯕ ꯂꯥꯏꯔꯤꯛ ꯑꯣꯏꯔꯝꯃꯦ ꯑꯩꯅ ꯑꯍꯥꯟꯕꯗ ꯄꯥꯔꯣꯏ ꯀꯥꯏꯅ ꯈꯜꯂꯝꯃꯤꯗꯣ ꯑꯁ ꯄꯥꯔꯝꯕꯁꯦ ꯌꯥꯝ ꯐꯥꯔꯦ ꯑꯩꯅ ꯂꯣꯏꯁꯤꯜꯂꯛꯄ ꯃꯇꯝꯁꯤꯗꯗꯤ ꯑꯩ ꯈꯜꯂꯦ ꯑꯗꯨꯒ ꯂꯥꯏꯔꯤꯛꯁꯦ ꯌꯥꯝ ꯄꯥꯝꯕ ꯍꯥꯏꯕꯗꯨ ꯑꯩꯅ ꯑꯣꯏꯈ꯭ꯔꯦ ꯃꯗꯨ ꯀꯔꯝꯕ ꯂꯥꯏꯔꯤꯛꯅꯣ ꯍꯥꯏꯔꯒꯗꯤ ꯑꯗꯨꯝ ꯑꯩꯅ ꯍꯧꯖꯤꯛ ꯍꯥꯏꯔꯤꯗꯨꯅꯦ ꯀꯃꯜꯅ ꯏꯕ ꯂꯥꯏꯔꯤꯛ ꯏꯃꯥꯑꯅ ꯃꯃꯤꯡ ꯊꯣꯟꯕ ꯂꯥꯏꯔꯤꯛ ꯑꯗꯨꯅꯦꯕꯀꯣ ꯁꯤꯅ ꯑꯃꯨꯛ ꯑꯩꯉꯣꯅꯗ ꯋꯥꯈꯜ ꯍꯣꯡꯉꯛꯄ ꯍꯥꯏꯔꯒꯗꯤ ꯏꯃꯥꯒꯁꯦ ꯑꯩꯈꯣꯏꯅ ꯀꯩꯁꯨ ꯂꯩꯇꯅ ꯈꯟꯕ ꯍꯥꯏꯒꯗ꯭ꯔ ꯌꯥꯝ ꯀꯟꯅ ꯍꯥꯏꯕꯗꯤ ꯀꯩꯁꯨ ꯂꯩꯇꯅ ꯈꯟꯕ ꯍꯥꯏꯕꯗꯤ ꯁꯨꯝ ꯂꯩꯃꯤꯟꯅꯔꯛꯏꯕꯅꯤꯅ ꯌꯥꯝ ꯂꯨꯅ ꯈꯟꯖꯤꯜꯂꯨꯗꯦꯕ ꯏꯃꯥ ꯀꯥꯏꯁꯦ ꯑꯩꯈꯣꯏꯅ ꯑꯗꯨꯕꯨ ꯂꯥꯏꯔꯤꯛꯁꯦ ꯄꯥꯔꯕ ꯃꯇꯨꯡꯗꯗꯤ ꯏꯃꯥꯒꯤ ꯃꯒꯨꯜꯁꯦ ꯌꯥꯝ ꯊꯤꯅ ꯈꯪꯉꯛꯑꯦꯕ ꯑꯩꯈꯣꯏꯅ ꯏꯃꯥ ꯍꯥꯏꯁꯦ ꯁꯤ ꯑꯣꯏꯔꯃꯥꯜꯂꯦ ꯏꯃꯥ ꯍꯥꯏꯕꯁꯤ ꯑꯁ ꯁꯨꯃꯥꯏꯅ ꯇꯧꯕ ꯑꯣꯏꯔ ꯃꯥꯜꯂꯦ ꯏꯃꯥꯅ ꯑꯩꯈꯣꯏ ꯄꯣꯛꯄꯤꯔꯛꯄꯗ ꯀꯌꯥꯝ ꯋꯥꯔꯝꯒꯅꯤ ꯌꯣꯛꯂꯛꯄꯗꯅ ꯀꯌꯥꯝ ꯋꯥꯔꯝꯒꯅꯤ ꯍꯥꯏꯕꯗꯨ ꯋꯥꯔꯤꯁꯤꯗ ꯌꯥꯎꯔꯤꯕ ꯁꯦꯟꯇꯦꯟꯁ ꯄꯔꯦꯡ ꯄꯔꯦꯡ ꯄꯔꯦꯡ ꯄꯔꯦꯡ ꯑꯃꯃꯝ ꯑꯃꯃꯝ ꯄꯥꯕ ꯃꯇꯝꯗ ꯂꯣꯏꯅ ꯑꯥꯔꯊ ꯆꯦꯜ ꯂꯩꯔꯝꯃꯦꯕ ꯏꯃꯥꯒꯤ ꯃꯒꯨꯜꯁꯦ ꯌꯥꯝ ꯊꯤꯅ ꯈꯪꯉꯛꯑꯦ ꯁꯤꯗꯒꯤ ꯑꯁ ꯏꯃꯥꯁꯦ ꯌꯥꯝ ꯊꯤꯅ ꯅꯨꯡꯁꯤꯕ ꯍꯦꯟꯒꯠꯂꯦ ꯍꯥꯏ ꯇꯥꯔꯦ ꯍꯥꯟꯅꯁꯨ ꯅꯨꯡꯁꯤ ꯅꯨꯡꯁꯤꯗꯦꯗꯤ ꯍꯥꯏꯕ ꯅꯠꯇꯦ ꯑꯗꯨꯕꯨ ꯋꯥꯔꯤꯁꯦ ꯄꯥꯕꯗꯒꯤ ꯌꯥꯝꯅ ꯑꯩꯉꯣꯟꯗ ꯏꯃꯥꯒꯤ ꯃꯒꯨꯜꯁꯦ ꯌꯥꯝꯅ ꯈꯜꯂꯒ ꯈꯪꯉꯒ ꯑꯁ ꯏꯃꯥꯁꯦ ꯑꯩꯈꯣꯏꯒꯗꯤ ꯂꯥꯞꯈꯤꯕ ꯃꯇꯝꯗ ꯑꯩꯈꯣꯏꯁꯦ ꯀꯌꯥꯝ ꯅꯨꯡꯉꯥꯏꯍꯧꯔꯣꯏ ꯍꯥꯏꯕꯗꯨ ꯆꯞ ꯆꯥꯅ ꯈꯪꯕ ꯉꯝꯃꯦ ꯑꯗꯨꯒ ꯑꯁ ꯃꯌꯥꯝꯁꯨ ꯁꯤ ꯋꯥꯔꯤꯁꯦ ꯄꯥꯕꯤꯌꯣ ꯑꯗꯨꯒ ꯈꯪꯒꯅꯤ ꯌꯥꯝ ꯅꯨꯡꯉꯥꯏꯇꯦ ꯑꯍꯥꯟꯕꯗꯗꯤ ꯄꯥꯅꯤꯡꯗꯅ ꯐꯥꯎꯔꯝꯕꯅꯦ ꯑꯗꯨꯕꯨ ꯀꯣꯟꯅ ꯊꯪꯗꯗꯤ ꯌꯥꯝꯅ ꯅꯨꯡꯉꯥꯏꯕ ꯋꯥꯔꯤ ꯑꯃ ꯑꯣꯏꯔꯝꯃꯦ ꯌꯥꯝ ꯊꯤꯅ ꯄꯥꯝꯕ ꯂꯥꯏꯔꯤꯛ ꯍꯥꯏꯕꯗꯨ ꯑꯣꯏꯈꯤ ꯃꯗꯨ ꯂꯥꯏꯔꯤꯛꯇꯨꯅ ꯑꯗꯨꯅ ꯃꯌꯥꯝꯁꯨ ꯄꯥꯕꯤꯌꯣ ꯋꯥꯔꯤꯁꯦ ꯌꯥꯝ ꯅꯨꯡꯉꯥꯏ ꯑꯗꯨꯅ ꯏꯃꯥꯒꯤ ꯃꯒꯨꯜꯁꯦ ꯂꯥꯏꯔꯤꯛꯁꯦ ꯄꯥꯔꯕ ꯃꯤꯇꯅ ꯈꯪꯒꯗ꯭ꯔꯥ ꯍꯥꯏꯅ ꯈꯜꯂꯤ ꯏꯃꯥꯁꯦ ꯌꯥꯝꯅ ꯃꯒꯨꯜ ꯂꯩꯔꯝꯃꯦ ꯑꯩꯈꯣꯏ ꯃꯤꯑꯣꯏꯕꯗꯗꯤ ꯏꯃꯥꯒ ꯀꯩꯗꯧꯅꯨꯡꯗ ꯂꯥꯞꯊꯣꯛꯅꯕ ꯉꯝꯃꯣꯏ ꯁꯤ ꯋꯥꯔꯤꯁꯦ ꯄꯥꯔꯨꯕꯗꯒꯤꯗꯤ